ꯃꯣꯕꯥꯏꯜ ꯊꯣꯛꯇ꯭ꯔꯤꯉꯩꯗ ꯃꯇꯝꯗꯗꯤ ꯑꯩꯈꯣꯏ ꯑꯃꯒ ꯑꯃꯒ ꯋꯥꯔꯤꯁꯦ ꯁꯥꯕꯁꯨ ꯉꯝꯗꯦ ꯑꯗꯨꯅ ꯃꯣꯕꯥꯏꯜꯁꯦ ꯌꯥꯝ ꯀꯥꯟꯅꯩ ꯃꯣꯕꯥꯏꯜ ꯊꯣꯂꯛꯄꯁꯦ ꯃꯤ ꯑꯃꯒ ꯃꯤ ꯑꯃꯒꯁꯨ ꯄꯥꯎ ꯐꯥꯎꯅꯩ ꯑꯊꯥꯞꯄꯒ ꯑꯊꯥꯞꯄꯒ ꯂꯩꯅꯕꯁꯨ ꯚꯤꯗꯤꯑꯣ ꯀꯣꯂꯤꯡ ꯇꯧꯕꯗ ꯎꯅꯩ ꯏꯃꯔꯖꯦꯟꯁꯤ ꯑꯣꯏꯕꯀꯥꯟꯗꯁꯨ ꯃꯣꯕꯥꯏꯜꯁꯤꯅ ꯃꯇꯦꯡ ꯌꯥꯝ ꯄꯥꯡꯉꯤ ꯃꯣꯕꯥꯏꯜꯁꯦ ꯑꯩꯈꯣꯏ ꯃꯤꯑꯣꯏꯕꯒꯤꯗꯃꯛꯇꯗꯤ ꯌꯥꯝ ꯀꯥꯟꯅꯩ ꯃꯣꯕꯥꯏꯜꯁꯤꯅ ꯍꯣꯡꯂꯛꯂꯤꯕ ꯃꯤ ꯑꯃꯒꯤ ꯁꯛ ꯎꯅꯗꯕ ꯃꯇꯝꯗꯨꯗ ꯎꯅꯕ ꯐꯪꯉꯤ ꯚꯤꯗꯤꯑꯣ ꯀꯣꯂꯤꯡ ꯇꯧꯕꯀꯥꯟꯗ ꯑꯗꯨꯅ ꯃꯣꯕꯥꯏꯜꯁꯤ ꯌꯥꯝ ꯀꯥꯟꯅꯩ ꯃꯣꯕꯥꯏꯜꯒꯤ ꯊꯣꯂꯛꯄ ꯃꯇꯨꯡꯗꯁꯨ ꯃꯣꯕꯥꯏꯜꯁꯤꯅ ꯑꯊꯥꯞ ꯑꯊꯥꯞꯄ ꯂꯩꯔꯤꯕ ꯃꯤꯄꯨꯝ ꯈꯨꯗꯤꯡꯃꯛꯄꯨ ꯎꯍꯜꯂꯤ ꯈꯪꯒꯗꯕ ꯃꯌꯥꯝ ꯃꯣꯕꯥꯏꯜꯁꯤꯅ ꯈꯪꯍꯜꯂꯤ ꯑꯗꯨꯅ ꯃꯣꯕꯥꯏꯜꯁꯤ ꯃꯤꯑꯣꯏꯕꯒꯤꯗꯃꯛꯇꯗꯤ ꯌꯥꯝ ꯀꯥꯟꯅꯩ ꯃꯣꯕꯥꯏꯜꯒꯤ ꯃꯅꯨꯡꯗ ꯏꯟꯇꯔꯅꯦꯠ ꯍꯥꯏꯕꯁꯨ ꯌꯥꯎꯔꯤ ꯃꯗꯨꯅꯁꯨ ꯃꯤꯑꯣꯏꯕꯁꯤ ꯌꯥꯝ ꯀꯥꯟꯅꯕ ꯄꯤ ꯈꯪꯗꯕ ꯃꯌꯥꯝ ꯈꯪꯍꯜꯂꯤ ꯍꯩꯇꯕ ꯃꯌꯥꯝ ꯍꯩꯍꯜꯂꯤ ꯏꯟꯇꯔꯅꯦꯠ ꯍꯥꯏꯕꯁꯤꯅ ꯑꯩꯈꯣꯏꯅ ꯊꯤꯕ ꯐꯪꯗ꯭ꯔꯕ ꯃꯇꯝꯗ ꯏꯟꯇꯔꯅꯦꯠꯁꯤꯅ ꯊꯤꯕ ꯀꯥꯟꯗ ꯃꯇꯦꯡ ꯌꯥꯝ ꯄꯥꯡꯉꯤ ꯃꯥꯅ ꯁꯞꯄꯣꯔꯠ ꯇꯧꯋꯤ ꯃꯤꯑꯣꯏꯕꯒꯤꯗꯃꯛꯇꯁꯨ ꯐ꯭ꯔꯦꯟꯁꯤꯞ ꯑꯃꯅꯦ ꯍꯥꯏꯅꯁꯨ ꯈꯜꯂꯤ ꯑꯗꯨꯒ ꯏꯟꯇꯔꯅꯦꯠ ꯍꯥꯏꯕꯁꯤꯗꯃꯨꯛ ꯕꯦꯡ ꯃꯣꯕꯥꯏꯜꯁꯤꯗ ꯗꯥꯎꯟꯂꯣꯠ ꯇꯧꯕꯀꯥꯟꯗ ꯕꯦꯡꯀꯤꯡꯒꯤꯁꯨ ꯍꯥꯡꯕ ꯉꯝꯃꯤ ꯕꯦꯡꯀꯤꯡ ꯍꯥꯡꯕ ꯃꯇꯝꯗ ꯐ꯭ꯂꯥꯏꯠ ꯇꯤꯛꯀꯦꯠ ꯑꯣꯔ ꯇ꯭ꯔꯦꯟ ꯇꯤꯛꯀꯦꯠꯁꯨ ꯀꯛꯄ ꯉꯝꯃꯤ ꯃꯇꯝ ꯃꯣꯕꯥꯏꯜ ꯊꯣꯛꯇ꯭ꯔꯤꯉꯩ ꯃꯇꯝꯗꯗꯤ ꯑꯗꯨꯒꯨꯝꯕꯁꯨ ꯂꯩꯔꯝꯗꯦ ꯑꯗꯨꯅ ꯍꯧꯖꯤꯛꯇꯤ ꯆꯥꯎꯈꯠꯂꯛꯄ ꯃꯇꯝꯅꯤꯅ ꯕꯦꯡꯀꯤꯡꯁꯤꯅ ꯃꯤꯌꯥꯝ ꯈꯨꯗꯤꯡꯃꯛꯄꯨ ꯀꯥꯟꯅꯍꯜꯂꯤ ꯑꯩꯒꯤꯗꯃꯛꯇꯁꯨ ꯌꯥꯝ ꯀꯥꯟꯅꯩ ꯁꯤꯒꯤꯁꯨ ꯅꯠꯇꯅ ꯏꯁꯇꯨꯗꯦꯟꯒꯤꯗꯃꯛꯇꯁꯨ ꯌꯥꯝ ꯀꯥꯟꯅꯩ ꯑꯣꯟꯂꯥꯏꯟ ꯀ꯭ꯂꯥꯁ ꯇꯧꯍꯜꯂꯤ ꯐꯣꯂꯣꯁꯤꯞ ꯇꯧꯍꯜꯂꯤ ꯀꯣꯔꯣꯅꯥ ꯃꯇꯝꯗꯁꯨ ꯑꯣꯟꯂꯥꯏꯟ ꯀ꯭ꯂꯥꯁ ꯀꯌꯥꯃꯨꯛ ꯇꯧꯗꯨꯅ ꯌꯨꯝ ꯌꯨꯝ ꯁ꯭ꯀꯨꯜ ꯁ꯭ꯀꯨꯜ ꯆꯠꯇ꯭ꯔꯕꯁꯨ ꯌꯨꯝ ꯌꯨꯝꯗ ꯃꯁꯥ ꯃꯁꯥꯒꯤ ꯔꯨꯝꯗ ꯂꯩꯗꯅ ꯑꯣꯟꯂꯥꯏꯟ ꯀ꯭ꯂꯥꯁꯁꯨ ꯇꯧꯍꯜꯂꯤ ꯑꯗꯨꯅ ꯒꯨꯒꯜꯗꯁꯨ ꯐꯪꯍꯜꯂꯤ ꯀꯥꯟꯅꯕ ꯒꯨꯒꯜꯁꯤꯅ ꯑꯩꯈꯣꯏꯅ ꯈꯪꯗꯕ ꯃꯌꯥꯝ ꯒ꯭ꯌꯥꯟ ꯇꯥꯗꯕ ꯑꯃꯗꯤ ꯄꯣꯠꯁꯛ ꯎꯕꯁꯨ ꯉꯝꯗꯕ ꯒꯨꯒꯜ ꯃꯌꯥꯝꯅ ꯄꯤꯛꯆꯔ ꯀꯌꯥ ꯑꯗꯨꯒ ꯃꯦꯞ ꯀꯌꯥ ꯑꯗꯨꯅ ꯌꯨꯇ꯭ꯌꯨꯞ ꯇꯁꯨ ꯈꯪꯗꯕ ꯃꯌꯥꯝ ꯎꯗꯕ ꯃꯌꯥꯝ ꯎꯍꯜꯂꯤ ꯑꯗꯨꯅ ꯃꯣꯕꯥꯏꯜ ꯍꯥꯏꯕꯁꯤ ꯃꯣꯏꯒꯤꯗꯃꯛꯇꯗꯤ ꯌꯥꯝ ꯀꯥꯟꯅꯩ ꯃꯤꯒꯤꯁꯨ ꯅꯠꯅ ꯁꯥꯠꯇ꯭ꯔ ꯑꯃꯗꯤ ꯈꯨꯗꯤꯡꯃꯛꯇ ꯃꯣꯕꯥꯏꯜꯁꯤꯅ ꯌꯥꯝ ꯀꯥꯟꯅ ꯍꯜꯂꯤ